ꯗꯤꯁꯦꯝꯚꯔ ꯇꯨꯌꯦꯐ ꯇꯨ ꯊꯥꯎꯖꯟ ꯑꯩꯠꯇꯤꯟ ꯅꯣꯕꯦꯝꯕꯔ ꯊꯥꯔꯇꯤꯟ ꯇꯨ ꯊꯥꯎꯖꯟ ꯑꯦꯠꯇꯤꯟ ꯑꯣꯛꯇꯣꯕꯔ ꯐꯣꯔꯇꯤꯟ ꯅꯥꯏꯟꯇꯤꯟ ꯅꯥꯏꯟꯇꯤ ꯋꯥꯟ ꯑꯣꯛꯇꯣꯕꯔ ꯐꯤꯐꯇꯤꯟ ꯅꯥꯏꯟꯇꯤꯟ ꯅꯥꯏꯟꯇꯤ ꯇꯨ ꯃꯦ ꯁꯤꯛꯁ ꯇꯨ ꯊꯥꯎꯖꯟ ꯇ꯭ꯋꯦꯟꯇꯤ ꯇꯨ